ꯕꯤꯖꯤꯅꯦꯁ ꯍꯥꯏꯕꯁꯤ ꯑꯩꯉꯣꯟꯗ ꯇꯧꯅꯤꯡꯕ ꯋꯥꯈꯟꯁꯤ ꯀꯔꯝꯃꯥꯏꯅ ꯐꯥꯎꯔꯛꯀꯦ ꯍꯥꯏ ꯃꯇꯝꯁꯤꯗ ꯑꯩ ꯄꯩꯁꯥꯁꯨ ꯄꯥꯏꯅꯤꯡꯕ ꯃꯤ ꯑꯃ ꯑꯣꯏ ꯃꯔꯝꯗꯤ ꯑꯩꯒꯤ ꯏꯃꯥꯟꯅꯕ ꯏꯃꯥꯟꯅꯕꯤ ꯃꯌꯥꯝꯁꯤꯅ ꯄꯩꯁꯥꯁꯤ ꯄꯥꯏꯔꯛꯄ ꯃꯇꯝꯗ ꯑꯩꯁꯨ ꯌꯥꯝꯅ ꯀꯜꯂꯛꯆꯩ ꯑꯗꯨꯒꯤ ꯋꯥꯈꯟꯒꯤ ꯃꯔꯝ ꯑꯣꯏꯗꯨꯅ ꯑꯩ ꯕꯤꯖꯤꯅꯦꯁꯁꯦ ꯌꯥꯝꯅ ꯇꯧꯅꯤꯡꯉꯤ ꯑꯗꯨꯅ ꯃꯔꯝ ꯑꯣꯏꯔꯒ ꯑꯩ ꯕꯤꯖꯤꯅꯦꯁꯁꯦ ꯑꯩ ꯇꯧꯗꯕ ꯌꯥꯗꯦ

ꯄꯨꯟꯁꯤꯒꯤꯁꯨ ꯇꯧꯔꯛꯈꯤꯅꯤ ꯕꯤꯖꯤꯅꯦꯁ ꯍꯥꯏꯕꯁꯤ ꯕꯤꯖꯤꯅꯦꯁ ꯇꯧꯔꯒꯅ ꯑꯗꯨꯅ ꯍꯦꯟꯅ ꯃꯤꯑꯣꯏꯕꯁꯦ ꯄꯩꯁꯥ ꯄꯥꯏꯕꯁꯨ ꯍꯦꯜꯂꯦ ꯇꯧꯕꯕꯨ ꯍꯥꯏꯔꯒꯗꯤ ꯕꯤꯖꯤꯅꯦꯁꯁꯦ ꯐꯖꯅꯕꯨ ꯀꯣꯛ ꯊꯥꯗꯔꯒ ꯇꯧꯔꯗꯤ ꯅꯣꯂꯦꯖꯁꯨ ꯍꯦꯟꯒꯠꯂꯛꯑꯦ ꯄꯩꯁꯥ ꯄꯥꯏꯕꯁꯨ ꯍꯦꯟꯒꯠꯂꯛꯑꯦ ꯑꯗꯨꯅ ꯕꯤꯖꯤꯅꯦꯁꯁꯦ ꯑꯩ ꯇꯧꯈꯤꯅꯤ ꯃꯤꯅ ꯄꯩꯁꯥ ꯄꯥꯏꯔꯒ ꯑꯩꯅ ꯄꯥꯏꯗꯅ ꯂꯩꯍꯧꯔꯗꯤ ꯍꯌꯦꯡ ꯃꯤꯅ ꯑꯩꯉꯣꯟꯗ ꯂꯥꯛꯆꯕ ꯑꯃꯁꯨ ꯂꯩꯔꯛꯀꯅꯤ ꯑꯗꯨ ꯃꯇꯝꯁꯤꯗ ꯑꯩꯉꯣꯟꯗ ꯋꯥꯈꯟ ꯅꯨꯡꯉꯥꯏꯇꯕ ꯃꯌꯥꯝ ꯐꯥꯎꯔꯛꯀꯅꯤ ꯑꯩꯅ ꯀꯔꯤꯒꯨꯝꯕ ꯄꯩꯁꯥ ꯄꯥꯏꯔꯛꯑꯗꯤ ꯑꯩ ꯃꯤꯒꯤ ꯂꯥꯏꯔ ꯂꯩꯇ ꯑꯩ ꯃꯇꯦꯡꯁꯨ ꯃꯌꯥꯝ ꯄꯥꯡꯕꯁꯨ ꯉꯝꯒꯅꯤ ꯃꯤꯒꯤ ꯑꯋꯥ ꯑꯅꯥꯗꯁꯨ ꯑꯩ ꯌꯦꯡꯁꯤꯟꯕ ꯉꯝꯒꯅꯤ ꯏꯃꯨꯡꯗꯁꯨ ꯑꯩꯒꯤ ꯃꯦꯟꯇꯦꯟꯁꯨ ꯐꯖꯅ ꯇꯧꯕꯁꯨ ꯉꯝꯒꯅꯤ ꯑꯗꯨꯅ ꯑꯗꯨ ꯉꯝꯂꯛꯄ ꯃꯇꯝꯁꯤꯗ ꯑꯩꯒꯤ ꯑꯋꯥꯕꯁꯦ ꯑꯗꯨꯅ ꯀꯣꯛꯀꯅꯤ